ꯍꯂꯣ ꯎꯝ

ꯎꯝ ꯎꯝ ꯑꯩꯁꯨ ꯑꯩꯁꯨ ꯑꯗꯨ ꯃꯇꯥꯡꯗꯣ ꯑꯩ ꯍꯪꯒꯦꯅ ꯇꯧꯔꯝꯃꯤꯅꯤꯅꯦ ꯑꯗꯨ ꯃꯣꯏꯁꯦ ꯀꯃꯥꯏꯅ ꯀꯃꯥꯏꯅ ꯇꯧꯕꯅꯣ ꯁꯤꯁꯦ ꯍꯟꯗꯛꯁꯦ ꯄ꯭ꯔꯣꯒ꯭ꯔꯦꯁꯁꯦ ꯏꯆꯠ ꯆꯠꯇꯕꯒꯤ ꯇꯥꯏꯞꯇ ꯇꯧꯋꯦ ꯀꯃꯥꯏꯅ ꯀꯃꯥꯏꯅ ꯇꯧꯕꯅꯣ ꯑꯥ ꯑꯥ ꯑꯥ ꯎꯝ

ꯎꯝ ꯎꯝ ꯎꯝ ꯑꯥ ꯎꯝ ꯎꯝ

ꯑꯗꯨ ꯃꯣꯏꯁꯦ ꯃꯣꯏꯁꯦ ꯍꯟꯗꯛ ꯑꯃ ꯊꯥ ꯑꯍꯨꯝ ꯃꯔꯤꯒꯤ ꯃꯃꯥꯡ ꯑꯗ꯭ꯋꯥꯏꯗ ꯃꯣꯏꯁꯦ ꯁꯞ ꯀꯣꯟꯇ꯭ꯔꯦꯛꯇꯔꯅꯦ ꯍꯥꯏꯅ ꯑꯃꯁꯨ ꯄ꯭ꯔꯣꯄꯣꯖꯦꯜ ꯑꯃꯁꯨ ꯂꯥꯛꯈꯤ ꯑꯗꯨꯗꯨꯅ ꯀꯃꯥꯏꯅ ꯇꯧꯕꯅꯣ ꯃꯣꯏꯅ ꯊꯕꯛꯁꯦ ꯁꯨꯗ꯭ꯔꯕ꯭ꯔꯥ ꯀꯔꯤ ꯄ꯭ꯔꯣꯕ꯭ꯂꯦꯝ ꯂꯩ ꯑꯥ ꯑꯥ ꯎꯝ ꯎꯝ ꯎꯝ ꯎꯝ ꯎꯝ

ꯑꯁꯥ ꯑꯗꯒꯤ ꯎꯝ ꯎꯝ ꯑꯗꯨꯅꯦ ꯑꯗꯨꯒꯤ ꯔꯤꯄꯣꯔꯠꯇꯨꯕꯨꯗꯤ ꯑꯩ ꯊꯦꯡꯅꯔꯦ ꯑꯗꯨ ꯔꯤꯄꯣꯔꯠꯇꯣ ꯌꯥꯗ꯭ꯔꯦ ꯑꯁꯣꯝꯗ ꯑꯩꯒꯤ ꯁꯦꯅꯤꯌꯔ ꯂꯦꯕꯦꯜꯗ ꯂꯩꯕꯁꯤꯡꯗꯨꯅ ꯑꯩꯉꯣꯟꯗ ꯌꯥꯝ ꯀꯟꯅ ꯄ꯭ꯔꯦꯁꯔꯁꯨ ꯇꯧꯔꯦ ꯑꯗꯣ ꯃꯣꯏꯁꯦ ꯀꯃꯥꯏꯅ ꯇꯧꯔꯒꯗꯤ ꯌꯥꯒꯅꯤ ꯁꯤ ꯀꯔꯤ ꯀꯔꯤ ꯄ꯭ꯔꯣꯕꯦꯕꯤꯂꯤꯇꯤ ꯂꯩ ꯍꯧꯖꯤꯛꯀꯤ ꯑꯣꯏꯅ ꯎꯝ ꯎꯝ ꯎꯝ ꯑꯥ ꯎꯝ

ꯑꯥ ꯑꯥ ꯎꯝ ꯎꯝ ꯎꯝ ꯎꯝ ꯎꯝ

ꯍꯣꯏ ꯍꯣꯏ ꯑꯗꯒꯤ ꯃꯣꯏꯒꯤ ꯗ꯭ꯔꯣꯋꯤꯡ ꯑꯃ ꯀꯟꯐꯥꯝ ꯑꯣꯏꯗꯅ ꯂꯩꯔꯤꯗꯣ ꯑꯗꯨ ꯀꯃꯥꯏꯅ ꯇꯧꯕꯅꯣ ꯑꯗꯨ ꯑꯥ ꯑꯥ ꯑꯥ ꯑꯥ

ꯎꯝ ꯎꯝ ꯊꯥꯔꯛꯑꯣ ꯑꯩ ꯑꯝꯇꯪ ꯌꯦꯡꯒꯦ ꯊꯥꯔꯠ ꯄꯥꯔꯇꯤꯗꯣ ꯍꯌꯦꯡ ꯑꯃꯨꯛ ꯌꯥꯏ ꯌꯥꯗꯦꯅ ꯑꯃꯨꯛ ꯇꯧꯅꯔꯛꯀꯅꯤ ꯑꯗꯨ ꯇꯧꯗ꯭ꯔꯤꯉꯩꯗ ꯍꯥꯟꯅ ꯊꯥꯔꯠ ꯄꯥꯔꯇꯤꯗꯨꯁꯨ ꯑꯩꯉꯣꯟꯗ ꯍꯥꯟꯅ ꯑꯝꯇꯪ ꯈꯪꯍꯜꯂꯛꯑꯣ ꯁꯤꯅꯤ ꯁꯤꯅꯤ ꯍꯥꯏꯕꯗꯣ ꯑꯗꯨꯗꯨꯒ ꯗ꯭ꯔꯣꯋꯤꯡꯗꯨꯁꯨ ꯂꯣꯏꯁꯜꯂꯒ ꯑꯗꯨꯗꯨꯒꯤ ꯑꯦꯄ꯭ꯔꯨꯚꯦꯜ ꯄꯤꯔꯒ ꯂꯣꯏꯁꯤꯟꯗ꯭ꯔꯒꯗꯤ ꯊꯥ ꯊꯥ ꯑꯅꯤ ꯑꯅꯤ ꯑꯍꯨꯝꯕꯨꯛꯀꯤ ꯃꯅꯨꯡꯗ ꯃꯤꯅꯤꯁꯇ꯭ꯔꯤꯒꯤ ꯂꯦꯕꯦꯜꯗꯒꯤ ꯏꯟꯁꯄꯦꯛꯁꯟ ꯑꯃ ꯂꯥꯛꯀꯅꯤ ꯁꯤꯒꯤ ꯃꯃꯥꯡꯗ ꯂꯣꯏꯁꯤꯟꯅꯕ ꯑꯝꯇꯪ ꯇꯧꯁꯤ

ꯑꯥ ꯎꯝ ꯎꯝ

ꯎꯝ ꯎꯝ ꯎꯝ ꯎꯝ

ꯑꯥ ꯑꯥ ꯍꯣꯏ ꯑꯗꯨꯗꯤ ꯁꯨꯃꯥꯏꯅ ꯇꯧꯔꯁꯦ ꯃꯟꯗꯦꯗꯨꯗ ꯑꯩ ꯂꯥꯛꯅꯕꯗꯣ ꯑꯩ ꯇꯧꯔꯒꯦ ꯑꯗꯨꯒ ꯅꯪꯒꯤ ꯄ꯭ꯔꯄꯣꯖꯦꯜ ꯃꯌꯥꯝꯗꯨꯁꯨ ꯊꯝꯃꯝꯃꯣ ꯑꯗꯨꯝ ꯑꯗꯨꯒ ꯑꯗꯩꯗꯨꯗ ꯇꯧꯕ ꯌꯥꯕꯅ ꯀꯔꯤꯅꯣ ꯑꯗꯨꯗꯣ ꯍꯣꯏ ꯍꯣꯏ ꯎꯝ ꯎꯝ ꯎꯝ ꯑꯣꯀꯦ ꯑꯣꯀꯦ ꯍꯣꯏ ꯍꯣꯏ ꯍꯣꯏ ꯑꯣꯀꯦ ꯑꯣꯀꯦ ꯐꯔꯦ ꯐꯔꯦ ꯑꯗꯨꯗꯤ ꯃꯟꯗꯦꯗꯣ ꯑꯗꯨꯗꯩꯗꯨꯗ ꯊꯦꯡꯅꯔꯁꯦ